ꯎꯝ ꯍꯜꯂꯣ ꯑꯥ ꯍꯜꯂꯣ ꯑꯥ ꯑꯩ ꯍꯣꯏ ꯇꯥꯏꯌꯦ ꯇꯥꯏꯌꯦ ꯑꯩꯈꯣꯏ ꯑꯩꯈꯣꯏꯗꯨ ꯁꯤꯃꯦꯟ ꯂꯧꯒꯗꯧꯕꯅꯦꯕ

ꯑꯗꯨ ꯅꯈꯣꯏꯗ ꯀꯔꯤ ꯀꯔꯤ ꯃꯈꯜꯒꯤ ꯁꯤꯃꯦꯟ ꯂꯩꯒꯦ

ꯑꯃ ꯔꯦꯠꯀꯨꯝꯕꯗꯤ ꯀꯃꯥꯏ ꯇꯧꯔ ꯂꯩꯕ꯭ꯔꯥꯀꯣ ꯑꯥ ꯑꯗꯨ ꯑꯗꯨ ꯏꯁꯇꯥꯔ ꯁꯤꯃꯦꯟꯗꯣ ꯕꯦꯒ ꯆꯥꯝꯃ ꯒꯨꯝꯕ ꯄꯥꯝꯕ ꯑꯗꯨ ꯅꯈꯣꯏꯗꯨ ꯀꯃꯥꯏꯅ ꯇꯧꯕꯖꯥꯠꯅꯣ ꯅꯈꯣꯏꯅ ꯗꯦꯂꯤꯕꯔꯤ ꯅꯈꯣꯏ ꯑꯗꯨꯗ ꯒꯥꯔꯤ ꯂꯩꯕꯔꯥ ꯅꯠꯇ꯭ꯔꯒ ꯑꯗꯨꯏꯁꯨ ꯗꯤꯂꯤꯕꯔꯤꯁꯨ ꯆꯥꯔꯖ ꯂꯧꯒꯦꯔꯥ ꯑꯗꯨ ꯃꯃꯟꯒꯨꯝꯕꯗꯤ ꯍꯧꯖꯤꯛ ꯅꯪꯅ ꯁꯤꯛꯁ ꯍꯟꯗ꯭ꯔꯦꯗ ꯍꯥꯏꯔꯤꯗꯣ ꯂꯥꯁ ꯀꯨꯝꯕꯗ ꯀꯌꯥꯒꯨꯝꯕ ꯇꯥꯕ ꯌꯥꯏꯌꯦ ꯀꯃꯥꯏ ꯇꯧꯕ ꯌꯥꯏꯌꯦ ꯑꯗꯨ ꯍꯥꯏꯔꯤꯁꯤꯅ ꯑꯗꯨ ꯒꯥꯔꯤꯒꯤ ꯃꯃꯜꯗꯤ ꯀꯌꯥ ꯂꯧꯒꯗꯧꯕ

ꯑꯩꯈꯣꯏꯒꯤꯗꯣ ꯍꯧꯖꯤꯛ ꯁꯤꯃꯦꯟꯗꯨ ꯈꯔ ꯈꯔ ꯑꯩꯅ ꯍꯥꯏꯕꯗꯤ ꯁꯤꯃꯦꯟꯗꯨ ꯌꯥꯝ ꯂꯧꯒꯗꯧꯕꯅꯤꯅ ꯃꯃꯜꯗꯣ ꯈꯔ ꯇꯥꯍꯟꯅꯤꯡꯕ ꯍꯥꯏꯕ ꯇꯥꯔꯦ ꯑꯗꯣ ꯒꯥꯔꯤꯒꯤꯁꯨ ꯏꯁ ꯑꯗꯨꯗꯤ ꯈꯔ ꯌꯥꯝꯃꯟꯗ꯭ꯔꯣ ꯑꯩꯁ ꯑꯩꯅ ꯈꯟꯕꯗꯤ ꯑꯗꯨꯝ ꯐꯥꯏꯕ ꯐꯤꯐꯇꯤꯒꯨꯝꯕꯗ ꯌꯥꯒꯗ꯭ꯔꯥ ꯍꯥꯏꯕ ꯋꯥꯅꯤꯗ ꯐꯥꯏꯕ ꯐꯤꯐꯇꯤꯒꯨꯝꯕꯗ ꯑꯩꯈꯣꯏꯅ ꯈꯟꯕꯗꯤ ꯐꯥꯏꯕ ꯐꯤꯐꯇꯤꯒꯨꯝꯕꯗ ꯑꯁꯦ ꯌꯥꯝꯅꯁꯨ ꯂꯧꯒꯗꯧꯕꯅꯤꯅ ꯐꯥꯏꯕ ꯐꯤꯐꯇꯤꯒꯨꯝꯕꯗ ꯑꯗꯨꯃꯥꯏ ꯇꯧꯔꯒ ꯍꯣꯏ ꯍꯣꯏ ꯍꯣꯏ ꯑꯗꯨꯗꯤ ꯑꯗꯨꯗꯤ ꯊꯥꯔꯛꯑꯣꯀꯣ ꯑꯗꯨꯗꯤ ꯑꯥ ꯍꯣꯏ ꯑꯥ ꯍꯣꯏ ꯍꯣꯏ